ꯑꯩꯍꯥꯛꯀꯤ ꯏꯁꯂꯥꯝ ꯙꯔꯃꯒꯤ ꯀꯝꯃꯨꯅꯤꯇꯤꯒꯤ ꯂꯤꯗꯔ ꯑꯃ ꯍꯥꯏꯔꯒꯗꯤ ꯃꯧꯂꯨꯕꯤ ꯃꯧꯂꯨꯕꯤ ꯑꯃꯈꯛ ꯂꯩꯖꯩ ꯃꯍꯥꯛꯀꯤ ꯔꯣꯜ ꯑꯁꯤ ꯌꯥꯝꯅ ꯆꯥꯎꯋꯤ ꯌꯥꯝꯅ ꯐꯕ ꯈꯣꯡꯊꯥꯡ ꯑꯃꯅꯤ ꯃꯍꯥꯛꯅ ꯏꯃꯨꯡ ꯃꯅꯨꯡꯗ ꯏꯁꯂꯥꯝ ꯂꯥꯏꯅꯤꯡꯕꯨ ꯆꯦꯠꯅ ꯊꯥꯖꯕ ꯃꯤꯉꯣꯟꯗ ꯑꯀꯥꯏꯕ ꯄꯤꯗꯕ ꯃꯤꯕꯨ ꯑꯐꯕ ꯑꯃꯁꯨꯡ ꯅꯨꯡꯁꯤꯕ ꯃꯤꯠꯌꯦꯡꯅ ꯌꯦꯡꯕꯤꯕ ꯑꯆꯨꯝꯕ ꯑꯦꯠꯚꯥꯏꯁ ꯀꯌꯥ ꯄꯧꯇꯥꯛ ꯀꯌꯥ ꯑꯩꯈꯣꯏꯗ ꯄꯤꯕꯤꯔꯝꯃꯤ ꯏꯃꯨꯡꯗ ꯌꯥꯝꯅ ꯑꯁꯤꯅ ꯑꯩꯈꯣꯏꯒꯤ ꯄꯨꯟꯁꯤꯗ ꯁꯃꯥꯖꯗ ꯐꯒꯗꯕ ꯄꯧꯇꯥꯛ ꯉꯥꯛꯇꯅꯤ ꯂꯧꯁꯤꯟꯕꯗ ꯀꯥꯅꯕ